ꯍꯧꯖꯤꯛ ꯍꯧꯖꯤꯛ ꯑꯩꯈꯣꯏ ꯃꯤꯑꯣꯏꯕꯅ ꯁꯤꯖꯤꯟꯅꯔꯤꯕ ꯑꯦꯞꯁꯤꯡ ꯑꯁꯤ ꯍꯧꯖꯤꯛ ꯍꯧꯖꯤꯛ ꯁꯤꯖꯤꯟꯅꯕꯗ ꯌꯥꯝꯅ ꯀꯥꯟꯅꯩ ꯍꯧꯖꯤꯛ ꯁꯤꯖꯤꯟꯅꯔꯤꯕ ꯑꯦꯞꯁꯤꯡ ꯑꯁꯤ ꯐꯦꯁꯕꯨꯛ ꯇ꯭ꯋꯤꯇꯔ ꯏꯟꯁꯇꯥꯒ꯭ꯔꯥꯝ ꯋꯥꯠꯆꯞ ꯐꯣꯟ ꯄꯦ ꯖꯤꯄꯦ ꯑꯗꯨꯒ ꯑꯩꯈꯣꯏꯒꯤ ꯏꯁꯃꯥꯔꯠ ꯐꯣꯟ ꯑꯁꯤ ꯁꯨ ꯌꯥꯝꯅ ꯀꯥꯟꯅꯩ ꯏꯁꯃꯥꯔꯠ ꯐꯣꯟ ꯁꯤꯖꯤꯟꯅꯕꯅ ꯑꯩꯈꯣꯏꯒꯤ ꯋꯥꯔꯜꯁꯤꯗ ꯊꯣꯛꯂꯤꯕ ꯈꯨꯗꯤꯡꯃꯛ ꯂꯣꯏꯅ ꯊꯤꯕ ꯈꯪꯉꯦ ꯑꯃꯁꯨꯡ ꯋꯥꯔꯜꯁꯤꯗ ꯊꯣꯛꯂꯤꯕ ꯈꯨꯗꯤꯡꯃꯛ ꯐꯣꯟ ꯑꯁꯤꯗ ꯂꯣꯏꯅ ꯎꯕ ꯐꯪꯉꯤ ꯑꯃꯁꯨꯡ ꯌꯦꯡꯕ ꯌꯥꯏ ꯑꯗꯨꯒ ꯃꯁꯤꯒꯤ ꯑꯃꯥꯡꯕꯁꯨ ꯂꯩ ꯃꯁꯤꯒꯤ ꯑꯃꯥꯡꯕꯁꯤ ꯑꯩꯈꯣꯏꯅ ꯏꯁꯃꯥꯔꯠ ꯐꯣꯟ ꯑꯁꯤꯕꯨ ꯂꯥꯟꯅ ꯁꯤꯖꯤꯟꯅꯈꯤꯕ ꯑꯣꯏꯇꯥꯔꯒꯗꯤ ꯃꯤꯑꯣꯏꯕꯒꯤ ꯄꯨꯟꯁꯤꯗ ꯌꯥꯝꯅ ꯀꯥꯟꯅꯗꯕ ꯑꯃ ꯑꯣꯏ ꯑꯃꯁꯨꯡ ꯂꯥꯏꯔꯤꯛ ꯇꯝꯂꯤꯕ ꯑꯉꯥꯡꯁꯤꯡꯅꯁꯨ ꯏꯁꯃꯥꯔꯠ ꯐꯣꯟ ꯑꯁꯤꯕꯨ ꯂꯥꯟꯅ ꯁꯤꯖꯤꯟꯅꯈ꯭ꯔꯕꯗꯤ ꯃꯈꯣꯏꯒꯤ ꯄꯨꯟꯁꯤꯗ ꯌꯥꯝꯅ ꯃꯥꯡꯉꯛꯄ ꯌꯥꯏ